ꯑꯗꯨ ꯃꯥꯅ ꯑꯩꯒꯤ ꯑꯊꯨꯕ ꯑꯃ ꯂꯩꯔꯦ ꯑꯩ ꯏꯃꯥꯟꯅꯕꯤꯒꯤ ꯂꯨꯍꯣꯡꯕ ꯑꯃꯗ ꯆꯠꯄꯗ ꯂꯤꯠꯀꯗꯕꯅꯤ ꯑꯗꯣ ꯅꯪ ꯈꯤꯇꯪ ꯊꯨꯅ ꯂꯣꯟꯕꯤꯌꯨ ꯍꯥꯏ ꯑꯗꯨ ꯂꯣꯟꯈ꯭ꯔꯦ ꯂꯣꯏꯔꯦ ꯑꯗꯨꯒꯤ ꯃꯇꯨꯡꯗꯒꯤꯗ ꯑꯩꯈꯣꯏꯒꯤ ꯁꯤꯖꯅꯦꯜ ꯑꯣꯏꯕ ꯋꯤꯟꯇꯔꯒꯤ ꯃꯇꯝ ꯂꯥꯛꯄꯁꯤꯗ ꯑꯩꯁꯦ ꯄꯩꯁꯥ ꯈꯔ ꯇꯥꯟꯕ ꯌꯥꯕ꯭ꯔꯥ ꯌꯦꯡꯒꯦꯅ ꯄꯩꯁꯥꯁꯦ ꯇꯥꯟꯅꯕ ꯑꯩꯅ ꯍꯣꯠꯅꯔꯛꯄꯗ ꯏꯃꯨꯡꯒꯤ ꯀꯩꯅꯣ ꯀꯩꯅꯣ ꯏꯃꯨꯡ ꯃꯅꯨꯡꯒꯤ ꯃꯇꯦꯡ ꯑꯣꯏꯅꯅꯕꯅ ꯄꯩꯁꯥꯁꯤ ꯇꯥꯟꯅꯕꯅ ꯑꯩ ꯂꯪ ꯂꯧꯔꯨꯕꯒꯤ ꯃꯤꯉꯣꯟꯗꯒꯤ ꯄꯩꯁꯥ ꯂꯧꯔꯨꯔꯦ

ꯑꯩꯒꯤ ꯑꯋꯥꯕ ꯄ꯭ꯂꯁ ꯑꯩ ꯑꯗꯨꯈꯛꯇ ꯂꯣꯟꯕ ꯅꯠꯇꯕꯅꯤꯅ ꯑꯩ ꯏꯃꯨꯡ ꯃꯅꯨꯡꯁꯨ ꯄꯨꯔꯤ ꯆꯥꯛ ꯊꯣꯡꯅꯕ ꯑꯉꯥꯡ ꯅꯨꯕꯤꯒꯤ ꯀꯔꯤ ꯀꯔꯥ ꯁ꯭ꯀꯨꯜ ꯆꯠꯄꯒꯤ ꯀꯔꯤ ꯃꯣꯏꯒꯤ ꯁꯦꯠꯅꯕ ꯆꯥꯅꯕ ꯃꯌꯥꯝ ꯍꯣꯠꯅꯔꯤꯉꯩ ꯀꯥꯟꯁꯤꯗ ꯑꯩꯉꯣꯟꯗ ꯌꯥꯝꯅ ꯕꯔꯗꯟ ꯑꯣꯏꯔꯀꯥꯟꯗ ꯑꯩꯁꯦ ꯈ꯭ꯋꯥꯡ ꯅꯥꯕ ꯈꯣꯡ ꯍꯥꯝꯕ ꯅꯨꯡꯉꯥꯏꯇꯕ ꯑꯗꯨꯒꯨꯝꯕ ꯌꯥꯝꯅ ꯊꯣꯛꯈꯤ ꯑꯗꯨꯅ ꯑꯩ ꯋꯨꯜ ꯅꯤꯠꯇꯤꯡꯁꯤ ꯑꯩꯉꯣꯟꯗ ꯑꯗꯨꯝ ꯄ꯭ꯔꯣꯕ꯭ꯂꯦꯝ ꯑꯣꯏꯌꯦ ꯑꯩ ꯁꯨꯃꯥꯏꯅ ꯈꯜꯂꯤ